ꯒꯦꯝꯁ ꯍꯥꯏꯕꯁꯤ ꯃꯈꯜ ꯑꯅꯤ ꯊꯣꯛꯅ ꯁꯥꯟꯅꯕ ꯌꯥꯏ ꯃꯈꯜ ꯑꯅꯤꯗꯨꯗꯤ ꯑꯣꯟꯂꯥꯏꯟ ꯒꯦꯝꯁ ꯍꯥꯏꯕꯗꯤ ꯐꯣꯟꯗ ꯁꯥꯟꯅꯕ ꯒꯦꯝꯁ ꯑꯃꯗꯤ ꯂꯝꯄꯥꯛꯇ ꯊꯣꯛꯑꯒ ꯅꯠꯇ꯭ꯔꯒ ꯑꯃꯗ ꯑꯍꯥꯡꯕ ꯖꯒꯥ ꯑꯃꯗ ꯊꯣꯛꯑꯒ ꯐꯤꯖꯤꯀꯦꯜꯂꯤ ꯑꯣꯏꯅ ꯁꯥꯟꯅꯕ ꯒꯦꯝꯁ ꯍꯥꯟꯅ ꯊꯥꯏꯅꯒꯤ ꯃꯇꯝꯗꯗꯤ ꯑꯌꯥꯝꯕ ꯃꯤꯁꯤꯡꯅ ꯐꯣꯟ ꯍꯥꯏꯕꯁꯤ ꯃꯣꯕꯥꯏꯜ ꯐꯣꯟ ꯍꯥꯏꯕꯁꯤ ꯂꯩꯔꯝꯗꯕꯅꯤꯅ ꯐꯤꯖꯤꯀꯦꯜ ꯑꯣꯏꯕ ꯒꯦꯝ ꯑꯁꯤ ꯁꯥꯟꯅꯔꯝꯃꯤ ꯁꯝꯅ ꯍꯥꯏꯔꯕꯗ ꯀꯕꯥꯗꯤ ꯐꯨꯠꯕꯣꯜ ꯑꯁꯤꯁꯤꯡ ꯑꯁꯤꯅꯆꯤꯡꯕ ꯀꯌꯥꯃꯔꯨꯝ ꯁꯥꯟꯅꯔꯝꯃꯤ ꯑꯗꯨꯕꯨ ꯆꯥꯎꯈꯠꯂꯛꯄꯒꯤ ꯃꯇꯨꯡ ꯏꯟꯅ ꯍꯧꯖꯤꯛꯀꯥꯟꯒꯤ ꯃꯇꯝꯁꯤꯡ ꯃꯇꯝ ꯑꯁꯤꯗ ꯑꯌꯥꯝꯕ ꯑꯉꯥꯡꯗꯤ ꯃꯣꯕꯥꯏꯜ ꯐꯣꯟ ꯑꯁꯤ ꯊꯣꯛꯂꯛꯄꯅꯤꯅ ꯃꯣꯕꯥꯏꯜ ꯒꯦꯝꯁ ꯑꯣꯏꯅ ꯁꯥꯟꯅꯕ ꯍꯧꯔꯛꯄꯒꯤ ꯃꯣꯕꯥꯏꯜ ꯒꯦꯝꯁ ꯑꯁꯤ ꯑꯌꯥꯝꯕꯅ ꯑꯩꯍꯥꯛꯅ ꯎꯕꯗ ꯑꯉꯥꯡꯁꯤꯡꯅ ꯁꯥꯟꯅꯔꯤꯁꯦ ꯃꯣꯕꯥꯏꯜ ꯂꯤꯖꯦꯟ ꯍꯥꯏꯕꯁꯤ ꯍꯧꯖꯤꯛꯀꯥꯟ ꯌꯥꯝ ꯀꯟꯅ ꯐꯥꯎꯔꯤꯕ ꯒꯦꯝ ꯑꯃꯅꯤ ꯃꯣꯕꯥꯏꯜ ꯂꯤꯖꯦꯟ ꯍꯥꯏꯕ ꯒꯦꯝ ꯑꯁꯤꯒ ꯄꯞꯖꯤ ꯍꯥꯏꯔꯤꯕ ꯒꯦꯝ ꯑꯁꯤ ꯌꯥꯝꯅ ꯁꯥꯟꯅꯩ ꯑꯗꯨꯒ ꯑꯉꯥꯡꯁꯤꯡ ꯑꯁꯤꯗ ꯌꯥꯝꯅ ꯑꯦꯗꯤꯛ ꯇꯥꯗꯨꯅ ꯃꯥꯡꯕꯒꯤꯁꯨ ꯆꯥꯡꯁꯨ ꯌꯥꯝ ꯍꯦꯟꯒꯠꯂꯤ ꯑꯗꯨꯒ ꯐꯖꯅ ꯉꯥꯛꯇꯪ ꯄꯣꯊꯥꯕ ꯑꯣꯏꯅ ꯁꯥꯟꯅꯕ ꯑꯣꯏꯔꯗꯤ ꯑꯀꯥꯏꯕ ꯀꯩꯁꯨ ꯂꯩꯇꯦ ꯑꯗꯨ ꯐꯤꯖꯤꯀꯦꯟ ꯒꯦꯝ ꯍꯥꯏꯔꯤꯕ ꯑꯁꯤꯗꯗꯤ ꯑꯃꯥꯡꯕ ꯑꯝꯇ ꯂꯩꯇꯦ ꯐꯤꯖꯤꯀꯦꯟ ꯒꯦꯝ ꯑꯁꯤꯗꯗꯤ ꯍꯛꯆꯥꯡ ꯐꯍꯜꯂꯤ ꯍꯛꯆꯥꯡꯒꯤ ꯄꯥꯔꯠꯁꯤꯡ ꯐꯍꯜꯂꯤ ꯑꯁꯤꯅꯆꯤꯡꯕꯅꯤ